ꯖꯒꯣꯏ ꯑꯁꯤ ꯍꯣꯕꯤ ꯑꯣꯏꯅ ꯂꯧꯕ ꯄꯥꯝꯕ ꯅꯨꯄꯤꯁꯤꯡꯕꯨ ꯈꯨꯟꯅꯥꯏꯅ ꯁꯧꯒꯠꯄꯤ ꯀꯃꯥꯏꯅ ꯁꯧꯒꯠꯄꯤꯒꯦ ꯍꯥꯏꯕꯗ ꯑꯩꯈꯣꯏꯒꯤ ꯏꯚꯦꯟ ꯑꯃ ꯊꯣꯛꯄ ꯃꯇꯝꯗ ꯅꯠꯇ꯭ꯔꯒ ꯁ꯭ꯀꯨꯜꯒꯤ ꯐꯪꯁꯟ ꯑꯦꯅꯤ ꯐꯪꯁꯟꯒꯨꯝꯕ ꯊꯣꯛꯄ ꯏꯚꯦꯟ ꯀꯩꯀꯥ ꯊꯣꯛꯄꯗ ꯑꯍꯥꯟꯕ ꯑꯣꯄꯦꯅꯤꯡ ꯇꯧꯕꯁꯦ ꯑꯩꯈꯣꯏ ꯁꯣꯡꯒꯨꯝꯕ ꯑꯗꯒꯤ ꯖꯒꯣꯏ ꯁꯤꯒꯨꯝꯕꯅ ꯑꯣꯄꯟ ꯇꯧꯕꯤꯔꯒ ꯃꯈꯣꯏꯗꯨꯕꯨ ꯁꯄꯣꯔꯠ ꯇꯧꯕꯤꯌꯦ ꯑꯗꯨꯒ ꯖꯒꯣꯏ ꯁꯥꯕꯤꯁꯤꯡꯅ ꯊꯦꯡꯅ ꯊꯦꯡꯅꯕ ꯈꯨꯗꯣꯡꯆꯥꯗꯕ ꯍꯥꯏꯔꯒꯗꯤ ꯑꯩꯈꯣꯏꯒꯤ ꯂꯩꯕꯥꯛꯀꯤ ꯋꯥꯊꯣꯛ ꯂꯥꯟꯊꯣꯛ ꯑꯗꯒꯤ ꯗꯤꯖꯤꯁ ꯂꯥꯏꯅꯥ ꯀꯩꯀꯥ ꯊꯣꯛꯂꯛꯄꯗ ꯁꯝꯅ ꯍꯥꯏꯔꯀꯥꯟꯗ ꯀꯣꯚꯤꯠ ꯅꯥꯏꯟꯇꯤꯟ ꯊꯣꯛꯂꯛꯄꯗ ꯀꯅꯥꯝꯇ ꯊꯣꯛꯄ ꯌꯥꯗꯕꯅꯤꯅ ꯑꯃꯒ ꯑꯃꯒ ꯁꯣꯔ ꯍꯣꯟꯖꯟꯅꯕ ꯌꯥꯗꯕꯗꯒꯤ ꯅꯛꯁꯟꯅꯕ ꯌꯥꯗꯕꯅꯤꯅ ꯃꯥꯗꯣ ꯊꯣꯛꯄ ꯌꯥꯗꯕꯒꯤ ꯑꯗꯁꯨ ꯌꯥꯗ꯭ꯔꯦ ꯑꯗꯨꯒ ꯂꯥꯟ ꯊꯣꯛꯄ ꯈꯣꯠꯄꯗꯁꯨ ꯏꯚꯦꯟ ꯄꯥꯡꯊꯣꯛꯄ ꯌꯥꯗꯕꯅꯤꯅ ꯃꯈꯣꯏꯗꯣ ꯌꯨꯝꯗ ꯑꯗꯨꯝ ꯂꯩꯔꯦ ꯃꯣꯏꯒꯤ ꯍꯩꯖꯜꯂꯨꯕ ꯈꯩꯗꯣ ꯍꯩꯖꯜꯂꯨꯕꯗꯣ ꯎꯠꯊꯣꯛ ꯉꯝꯗꯕꯅꯤꯅ ꯃꯣꯏꯁꯨ ꯑꯗꯨꯁꯨ ꯐꯥꯏꯅꯥꯟꯁꯤꯌꯦꯜ ꯄ꯭ꯔꯣꯕ꯭ꯂꯦꯝ ꯃꯌꯥꯝ ꯂꯥꯛꯑꯦ ꯑꯗꯨꯅ ꯃꯈꯣꯏꯗ ꯑꯋꯥꯕ ꯊꯦꯡꯅꯕ ꯍꯥꯏꯁꯦ ꯑꯁꯤ ꯑꯁꯤꯅꯤ